ꯑꯣ ꯇꯥꯔꯦ ꯀꯔꯤ ꯍꯥꯏꯕꯤꯒꯗꯕ ꯎꯝ ꯍꯣꯏ ꯌꯥꯅꯤ ꯌꯥꯅꯤ ꯐꯅꯤ ꯇꯥꯛꯆꯔꯛꯀꯦ ꯑꯣ ꯍꯨꯏꯗꯤ ꯅꯤꯡꯊꯝ ꯊꯥꯒꯤ ꯃꯇꯝꯁꯤꯗꯗꯤ ꯈꯔ ꯆꯦꯛꯁꯤꯟꯅ ꯊꯝꯕꯤꯌꯨ ꯃꯣꯏꯁꯤ ꯅꯥꯔꯒ ꯕꯦꯛꯁꯤꯟ ꯀꯥꯞꯄꯁꯨ ꯈꯔ ꯍꯥꯏꯗꯤ ꯅꯥꯔꯤꯕ ꯂꯥꯏꯑꯣꯡ ꯑꯗꯨꯒꯤ ꯃꯇꯨꯡ ꯏꯟꯅ ꯕꯦꯛꯁꯤꯡ ꯀꯥꯞꯄꯁꯨ ꯃꯣꯏꯁꯤ ꯀꯌꯥ ꯐꯕ ꯉꯝꯒꯟꯗꯦ ꯑꯗꯨꯝ ꯍꯦꯛꯇ ꯁꯤꯒꯜꯂꯤ ꯍꯥꯏꯕ ꯇꯥꯔꯦ ꯑꯗꯨꯅ ꯏꯔꯨꯖꯕ ꯀꯩꯗꯧꯕꯁꯤꯗꯤ ꯍꯥꯏꯗꯤ ꯅꯤꯡꯊꯝ ꯊꯥꯒꯤ ꯃꯇꯝꯁꯤꯗꯗꯤ ꯈꯔ ꯂꯨꯕꯤꯗꯕ ꯑꯗꯒꯤ ꯃꯥꯒꯤ ꯃꯍꯤꯛ ꯃꯇꯥꯏ ꯐꯅꯕ ꯑꯣꯏꯔꯒꯅꯁꯨ ꯑꯈꯣꯏ ꯕꯦꯛꯁꯤꯟ ꯀꯥꯞꯊꯣꯛꯄꯤꯒꯅꯤ ꯑꯗꯒꯤ ꯃꯊꯪꯗ ꯑꯗꯒꯤ ꯃꯥꯏ ꯃꯍꯤꯛꯀꯨꯝꯕ ꯀꯩꯒꯨꯝꯕ ꯂꯩꯔꯁꯨ ꯑꯩꯈꯣꯏ ꯕꯣꯗꯤ ꯄꯥꯎꯗꯔ ꯇꯣꯉꯥꯟꯅ ꯍꯨꯏꯒꯤꯗꯤ ꯊꯣꯛꯄꯅꯦ ꯑꯗꯨ ꯂꯩꯕꯤꯔꯣ ꯑꯗꯨꯒ ꯆꯥꯏꯕꯤꯌꯨ ꯆꯥꯏꯕꯤꯔꯒ ꯕ꯭ꯔꯁꯀꯨꯝꯕ ꯀꯩꯒꯨꯝꯕ ꯑꯗꯨꯅ ꯅꯥꯟꯊꯣꯛꯄꯤꯔꯒ ꯑꯗꯨꯝ ꯁꯤꯖꯤꯟꯅꯕꯤꯌꯨ ꯑꯗ ꯏꯪꯕꯗꯨꯗꯒꯤ ꯃꯥꯒꯤ ꯉꯥꯛꯊꯣꯛꯅꯕ ꯍꯥꯏꯔꯒꯅꯗꯤ ꯑꯩꯈꯣꯏ ꯇꯣꯉꯥꯟꯅ ꯑꯩꯈꯣꯏꯒꯤ ꯖꯤꯀꯦꯠꯀꯨꯝꯕ ꯑꯗꯨꯝ ꯂꯩꯕꯅꯤ ꯑꯗꯒꯤ ꯅꯠꯇ꯭ꯔꯒꯅꯁꯨ ꯃꯤꯅ ꯂꯤꯠꯂꯝꯕ ꯑꯩꯈꯣꯏ ꯑꯉꯥꯡꯅ ꯈꯡꯗꯦ ꯑꯍꯟꯅ ꯈꯡꯗꯦ ꯃꯥꯒꯤ ꯆꯥꯒꯗꯕ ꯌꯦꯡꯉꯒ ꯑꯃꯟꯕ ꯃꯤꯅꯗꯤ ꯁꯤꯖꯤꯟꯅꯗꯕ ꯑꯗꯨꯝꯕꯗꯨꯅ ꯌꯦꯡꯉꯒ ꯍꯥꯏꯗꯤ ꯂꯤꯠꯁꯤꯟꯕꯤꯕ ꯑꯗꯒꯤ ꯃꯥꯒꯤ ꯇꯨꯝꯐꯝꯗꯨꯁꯨ ꯐꯖꯅ ꯂꯨꯝꯅ ꯁꯦꯝꯕꯤꯕ ꯀꯥꯔꯇꯨꯟ ꯕꯣꯛꯁꯀꯨꯝꯕꯗ ꯑꯃ ꯍꯥꯏꯗꯤ ꯃꯥꯒꯤ ꯇꯨꯝꯐꯝ ꯍꯤꯞꯐꯝꯗꯣ ꯐꯖꯅ ꯐꯤ ꯑꯃꯣꯟꯕ ꯈꯪꯗꯦ ꯀꯩ ꯈꯪꯗꯦ ꯊꯥꯔꯒ ꯁꯦꯝꯕꯤꯕ ꯑꯗꯒꯤ ꯑꯗꯨꯃꯥꯏꯅ ꯇꯧꯔꯗꯤ ꯂꯥꯏꯅꯥ ꯀꯌꯥꯗꯒꯤ ꯃꯣꯏꯁꯤ ꯏꯪꯕꯒꯤ ꯂꯥꯏꯅꯥꯗꯒꯤ ꯍꯥꯏꯗꯤ ꯅꯥꯔꯛ ꯌꯦꯛꯂꯛꯄ ꯑꯣꯏꯔꯁꯨ ꯀꯔꯤ ꯑꯣꯏꯔꯁꯨ ꯑꯗꯨꯃꯥꯏꯅ ꯑꯗꯨꯝ ꯉꯥꯛꯊꯣꯛꯄ ꯉꯝꯒꯅꯤ ꯍꯥꯏꯖꯒꯦ ꯎꯝ ꯑꯩꯈꯣꯏ ꯅꯤꯡꯊꯝ ꯊꯥꯗꯗꯤ ꯑꯁꯥꯕꯅ ꯂꯨꯕꯅ ꯍꯦꯟꯅ ꯐꯩ ꯀꯩꯒꯤꯅꯣ ꯍꯥꯏꯕꯗ ꯃꯣꯏꯗꯤ ꯌꯥꯝ ꯏꯪꯒꯟꯕ ꯖꯤꯕꯅꯦꯕ ꯏꯁꯤꯡꯁꯨ ꯌꯥꯝꯅ ꯀꯤꯖꯕꯅꯤ ꯃꯣꯏꯁꯤꯗꯤ ꯑꯗꯨꯅ ꯍꯥꯏꯗꯤ ꯏꯁꯤꯡ ꯏꯁꯤꯡ ꯎꯕꯗ ꯃꯣꯏꯁꯤ ꯀꯥꯂꯦꯟ ꯐꯥꯎꯗꯁꯨ ꯉꯥꯏꯔꯦ ꯃꯣꯏꯗꯤ ꯏꯔꯨꯖꯒꯦ ꯍꯥꯏꯕ ꯃꯇꯝꯗ ꯍꯧꯒꯠꯂ ꯍꯦꯛꯇ ꯆꯦꯟꯕꯅꯤ ꯌꯥꯗꯕꯅꯤ ꯐꯥꯕ ꯄꯨꯟꯕ ꯍꯥꯏꯕ ꯑꯃ ꯑꯗꯨꯝ ꯆꯪꯕꯅꯤ ꯈꯔ ꯑꯗ ꯅꯤꯡꯊꯝ ꯊꯥꯗ ꯑꯣꯏꯔꯗꯤ ꯑꯁꯥꯕꯗꯨꯅꯗꯤ ꯈ꯭ꯋꯥꯏ ꯐꯩꯌꯦꯅ ꯈꯜꯂꯤ ꯑꯩꯁꯨ

ꯑꯥ ꯑꯥ ꯌꯥꯏ ꯌꯥꯏ ꯑꯩꯈꯣꯏ ꯈꯨꯠꯅ ꯄꯥꯏꯕ ꯉꯝꯕꯒꯤ ꯆꯥꯡꯗꯣ ꯑꯗꯨꯗ ꯑꯗꯨꯝ ꯇꯧꯕꯤꯌꯨ ꯑꯗꯨꯅ ꯍꯦꯟꯅ ꯐꯩ ꯑꯗꯨ ꯂꯨꯕ ꯃꯇꯝꯗ ꯗꯤꯇꯣꯜꯒꯨꯝꯕ ꯀꯩꯒꯨꯝꯕ ꯂꯩꯔꯁꯨ ꯏꯁꯤꯡꯗꯨꯗ ꯈꯤꯇꯪ ꯊꯥꯗꯕꯤꯕ ꯍꯥꯏꯕꯗꯤ ꯃꯥꯒꯤ ꯃꯁꯥꯗ ꯂꯩꯔꯝꯕ ꯑꯩꯈꯣꯏꯒꯤ ꯀꯔꯤ ꯍꯥꯏꯅꯤ ꯍꯨꯏꯔꯤ ꯃꯍꯤꯛꯀꯨꯝꯕꯗꯣ ꯃꯆꯥ ꯃꯆꯥꯗꯣ ꯑꯗꯨꯒꯨꯝꯕꯗꯨꯁꯨ ꯑꯗꯨ ꯍꯥꯞꯄꯒ ꯂꯨꯕꯗꯨꯗ ꯌꯥꯝ ꯐꯕꯅꯦꯕ ꯃꯍꯤꯛꯁꯤꯡꯗꯨꯁꯨ ꯌꯥꯝ ꯁꯤꯕꯅꯦ ꯑꯗꯨꯁꯨ ꯍꯥꯞꯄꯤꯌꯨ ꯌꯥꯅꯤ ꯌꯥꯅꯤ ꯐꯥꯅꯤ ꯍꯪꯕꯤꯔꯛꯎ ꯑꯗꯨꯝ ꯇꯧꯕꯗ ꯑꯗꯨꯝ ꯄꯥꯏꯈꯠꯆꯔꯛꯀꯅꯤ ꯑꯩꯈꯣꯏꯅ ꯑꯗꯨꯝ ꯍꯥꯏꯗꯤ ꯂꯠꯅꯕ ꯂꯩꯇꯅ ꯑꯗꯨꯝ ꯄꯥꯏꯈꯠꯆꯔꯛꯀꯅꯤ ꯑꯗꯨꯝ ꯇꯧꯕꯤꯔꯛꯑꯣ ꯍꯥꯏꯇꯥꯔꯦ ꯎꯝ ꯐꯅꯤ ꯐꯅꯤ ꯊꯝꯕꯤꯔꯣ ꯊꯝꯕꯤꯔꯣ